ꯍꯣꯁꯄꯤꯇꯥꯜꯒꯤ ꯃꯇꯥꯡꯗ ꯀꯔꯤꯒꯨꯝꯕ ꯈꯔ ꯍꯥꯏꯖꯅꯤꯡꯉꯤ ꯃꯔꯝ ꯑꯗꯨꯗꯤ ꯑꯩꯈꯣꯏꯅ ꯍꯣꯁꯄꯤꯇꯥꯜꯗ ꯆꯠꯄ ꯃꯇꯝꯗ ꯇꯤꯀꯦꯠ ꯀꯛꯄ ꯑꯃꯁꯨꯡ ꯑꯅꯥꯕ ꯄꯨꯁꯤꯟꯕ ꯃꯇꯝꯗ ꯌꯦꯡꯊꯣꯛ ꯌꯦꯡꯁꯤꯟ ꯂꯩꯔꯤꯕ ꯑꯁꯤ ꯃꯔꯝ ꯆꯥꯅ ꯌꯦꯡꯕꯤꯕ ꯃꯇꯤꯛ ꯆꯥꯕ ꯃꯤꯁꯤꯡ ꯂꯩꯕ ꯑꯃꯁꯨꯡ ꯂꯩꯇꯕ ꯍꯥꯏꯕꯁꯤꯗꯤ ꯂꯩꯔꯝꯕ ꯑꯃꯁꯨꯡ ꯂꯩꯔꯝꯗꯕ ꯑꯅꯤ ꯑꯁꯤ ꯑꯃꯨꯔꯛꯅ ꯂꯩꯔꯝꯕ ꯌꯥꯎꯏ ꯑꯃꯅ ꯂꯩꯔꯝꯗꯕ ꯌꯥꯎꯏ ꯃꯔꯝꯗꯤ ꯂꯩꯔꯒꯁꯨ ꯑꯣꯟꯅ ꯇꯩꯅꯅ ꯍꯥꯏꯖꯤꯟꯕ ꯂꯩꯇ꯭ꯔꯒꯁꯨ ꯑꯗꯣꯝꯗ ꯆꯠꯂꯣ ꯍꯥꯏꯕ ꯑꯁꯤ ꯌꯥꯝꯅ ꯇꯣꯏꯅ ꯊꯣꯛꯄ ꯍꯣꯁꯄꯤꯇꯥꯜ ꯆꯠꯄꯗ ꯏꯟꯊꯣꯛ ꯏꯟꯁꯤꯟ ꯇꯧꯕ ꯑꯁꯤꯒꯨꯝꯕ ꯊꯕꯛ ꯑꯁꯤ ꯌꯥꯝꯅ ꯆꯠꯅꯩ ꯆꯠꯄ ꯍꯣꯁꯄꯤꯇꯥꯜ ꯃꯦꯅꯦꯖꯃꯦꯟ ꯑꯃ ꯑꯣꯏꯅ ꯂꯩꯔꯤꯕꯁꯤꯡ ꯁꯤꯡ ꯂꯩꯔꯤꯕꯁꯤꯡꯁꯤꯡ ꯃꯈꯣꯏꯅ ꯂꯧꯔꯤꯕ ꯊꯧꯗꯥꯡꯁꯤꯡ ꯑꯁꯤ ꯃꯤꯌꯥꯝꯒꯤ ꯑꯈꯪ ꯈꯪꯗ ꯂꯩꯔꯤꯕ ꯃꯤ ꯂꯥꯛꯂꯤꯕꯁꯤꯡ ꯑꯁꯤꯕꯨ ꯐꯖꯟꯅ ꯇꯥꯛꯄꯤꯕ ꯍꯥꯏꯕꯁꯤ ꯈꯔ ꯃꯅꯤꯄꯨꯔꯒꯤ ꯄ꯭ꯔꯖꯥ ꯑꯃ ꯑꯣꯏꯅ ꯈꯔ ꯍꯦꯟꯅ ꯇꯧꯍꯟꯅꯤꯡꯕ ꯏꯁꯇꯥꯐꯁꯤꯡꯕꯨ ꯐꯖꯟꯅ ꯇꯧꯍꯟꯅꯤꯡꯕ ꯑꯗꯨꯒꯤ ꯑꯗꯨꯒꯨꯝꯕ ꯋꯥꯐꯝꯁꯤꯡ ꯑꯗꯨ ꯊꯝꯍꯟꯅꯤꯡꯉꯤ